ꯑꯩꯈꯣꯏꯒꯤ ꯁꯤꯗ ꯂꯩꯕ ꯀꯔꯕꯥꯔ ꯇꯧꯕꯗ ꯁꯤꯖꯤꯟꯅꯕ ꯄꯣꯠꯂꯝꯁꯤꯡ ꯑꯩꯈꯣꯏꯒꯤ ꯄꯣꯠꯊꯣꯛꯁꯤꯡ ꯍꯥꯏꯌꯣ ꯍꯥꯏꯔꯒꯗꯤ ꯑꯩꯈꯣꯏꯒꯤꯗꯤ ꯐꯧ ꯐꯧꯁꯦ ꯀꯃꯥꯏꯅ ꯇꯧꯒꯦ ꯍꯥꯏꯕꯗ ꯑꯩꯈꯣꯏꯗꯤ ꯁꯤꯗ ꯑꯩꯈꯣꯏ ꯏꯁꯥꯅ ꯐꯧ ꯂꯧ ꯎꯖꯔꯦ ꯅꯣꯡ ꯆꯨꯔꯦ ꯑꯩꯈꯣꯏꯅ ꯂꯧ ꯈꯣꯏꯕꯤꯔꯅꯤ ꯂꯧ ꯈꯣꯏꯕꯤꯔꯒ ꯑꯩꯈꯣꯏꯒꯤ ꯅꯥꯄꯤ ꯀꯔꯤ ꯀꯔꯥ ꯄꯦꯡꯕꯤꯔꯅꯤ ꯂꯧꯊꯣꯛꯄꯤꯔꯅꯤ ꯑꯗꯨꯒ ꯑꯩꯈꯣꯏꯒꯤ ꯁꯟꯅ ꯈꯣꯏꯗꯣꯛꯈ꯭ꯔꯕ ꯑꯣꯔ ꯑꯦꯅꯤ ꯇ꯭ꯔꯦꯛꯇꯔ ꯑꯃꯅ ꯈꯣꯏꯗꯣꯛꯈ꯭ꯔꯕ ꯃꯇꯨꯡꯁꯤꯗ ꯑꯩꯈꯣꯏꯅ ꯐꯧ ꯍꯨꯜꯂꯦ ꯑꯩꯈꯣꯏ ꯏꯁꯥꯗ ꯊꯣꯛꯆꯕ ꯐꯧ ꯄꯣꯠꯊꯣꯛ ꯉꯥꯛꯇꯅꯦ ꯁꯤ ꯐꯧ ꯍꯨꯜꯂꯦ ꯐꯧ ꯍꯨꯜꯂꯒ ꯑꯩꯈꯣꯏꯅ ꯁꯤ ꯐꯧ ꯐꯧ ꯍꯨꯜꯂꯦ ꯐꯧ ꯍꯨꯜꯂꯕ ꯃꯇꯨꯡꯁꯤꯗ ꯑꯩꯈꯣꯏꯅ ꯑꯩꯈꯣꯏꯒꯤ ꯑꯩꯈꯣꯏꯒꯤ ꯁꯟꯊꯤ ꯑꯩꯈꯣꯏꯒꯤ ꯁꯟꯊꯤꯁꯦ ꯑꯩꯈꯣꯏ ꯏꯁꯥꯒꯤ ꯄꯣꯠꯊꯣꯛꯅꯦ ꯁꯤꯁꯨ ꯐꯔꯇꯤꯂꯥꯏꯖꯔꯁꯦ ꯑꯗꯨꯃꯥꯏꯅ ꯆꯥꯏꯕꯤꯕ ꯎꯠ ꯆꯥꯏꯕꯤꯕ ꯑꯗꯒꯤ ꯑꯩꯈꯣꯏꯒꯤ ꯑꯣꯛꯀꯤ ꯃꯊꯤ ꯀꯔꯤ ꯀꯔꯥꯁꯤ ꯆꯥꯏꯕꯤꯔꯒ ꯑꯩꯈꯣꯏꯅ ꯐꯧꯁꯦ ꯂꯣꯛꯑꯅꯤ ꯂꯣꯛꯑꯒ ꯐꯧꯁꯦ ꯑꯩꯈꯣꯏꯅ ꯆꯥꯔꯁꯨ ꯆꯥꯔꯦ ꯑꯗꯨꯒꯤ ꯏꯁꯇꯣꯛ ꯇꯧꯁꯤꯜꯂꯒ ꯑꯩꯈꯣꯏꯅ ꯌꯣꯟꯊꯣꯛꯑꯁꯨ ꯌꯣꯟꯊꯣꯛꯑꯦ ꯀꯩꯒꯤꯅꯣꯗ ꯑꯩꯈꯣꯏꯒꯤ ꯏꯟꯀꯝ ꯁꯣꯔꯁꯦꯁꯁꯤ ꯁꯤ ꯃꯅ ꯁꯨꯝ ꯑꯣꯏꯔꯦ ꯃꯤꯉꯣꯜꯗꯒꯤ ꯃꯤꯄꯥꯜꯁꯨ ꯇꯥꯡꯗ꯭ꯔꯦ ꯑꯩꯈꯣꯏꯅ ꯕꯖꯥꯔꯗꯒꯤꯁꯨ ꯂꯩꯔꯨꯗ꯭ꯔꯦ ꯏꯁꯥꯗ ꯊꯣꯛꯄ ꯄꯣꯠ ꯆꯩꯁꯤꯡꯁꯤꯅ ꯑꯗꯨꯝ ꯑꯩꯈꯣꯏꯗ ꯆꯥꯔꯦ ꯑꯗꯒꯤ ꯗꯔꯀꯥꯔ ꯑꯣꯏꯔꯦ ꯄꯩꯁꯥ ꯌꯥꯝ ꯆꯤꯜꯂꯦ ꯗꯔꯀꯥꯔ ꯑꯣꯏꯔꯦ ꯍꯥꯏꯔꯒꯅ ꯑꯩꯈꯣꯏꯅ ꯌꯣꯟꯊꯣꯛꯑꯦ ꯌꯣꯟꯒꯦ ꯍꯥꯏꯔꯁꯨ ꯌꯥꯏ ꯑꯩꯈꯣꯏꯅ ꯕꯤꯖꯤꯅꯦꯁ ꯇꯧꯕꯗ ꯂꯂꯣꯟ ꯏꯇꯤꯛ ꯇꯧꯕꯗ ꯑꯩꯈꯣꯏꯅ ꯃꯤꯉꯣꯟꯗ ꯌꯣꯟꯊꯣꯛꯀꯦ ꯑꯗꯒꯤ ꯐꯧ ꯃꯌꯥꯝꯁꯦ ꯑꯩꯈꯣꯏꯒꯤ ꯁꯤ ꯆꯍꯤ ꯑꯃꯒꯤ ꯆꯥꯕ ꯑꯗꯨꯝ ꯆꯅꯤꯃꯨꯛ ꯑꯗꯨꯝ ꯂꯣꯛꯑꯦ ꯑꯗꯒꯤ ꯃꯤ ꯑꯩꯈꯣꯏꯗꯤ ꯏꯃꯨꯡ ꯃꯁꯤꯡꯁꯨ ꯌꯥꯝꯖꯗꯦ ꯑꯩꯈꯣꯏꯒꯤ ꯃꯤ ꯃꯔꯤ ꯑꯩꯈꯣꯏ ꯐꯦꯃꯤꯂꯤ ꯃꯤ ꯃꯔꯤ ꯉꯥꯛꯇꯅꯦ ꯑꯗꯨꯅ

ꯐꯧ ꯐꯣꯔꯇꯤꯒꯨꯝꯕ ꯈꯛꯇꯪ ꯏꯁꯇꯣꯔ ꯇꯧꯁꯤꯜꯂꯒ ꯑꯇꯣꯞꯄꯗ ꯑꯩꯈꯣꯏꯅ ꯌꯣꯟꯊꯣꯛꯀꯦꯁꯨ ꯀꯩꯁꯨ ꯀꯥꯏꯗꯦ ꯌꯣꯟꯊꯣꯛꯄ ꯃꯇꯝꯁꯤꯗ ꯑꯩꯈꯣꯏꯅ ꯑꯗꯨꯗꯒꯤ ꯂꯥꯛꯄ ꯏꯟꯀꯝꯗꯨꯅ ꯑꯩꯈꯣꯏꯅ ꯍꯥꯎꯁꯍꯣꯜ ꯋꯥꯛ ꯑꯣꯔ ꯑꯦꯅꯤ ꯑꯇꯣꯞꯄꯗ ꯁꯤꯖꯤꯟꯅꯒꯦ ꯍꯥꯏꯔꯒꯁꯨ ꯑꯩꯈꯣꯏꯅ ꯑꯗꯨꯝ ꯁꯤꯖꯤꯟꯅꯕ ꯌꯥꯔꯦ ꯑꯗꯨꯒꯤ ꯄꯩꯁꯥꯁꯤꯡꯗꯨꯅ ꯑꯩꯈꯣꯏꯅ ꯂꯦꯕꯔ ꯌꯥꯝꯅ ꯃꯤꯉꯣꯟꯗꯒꯤ ꯅꯦꯛꯇꯅ ꯈꯣꯠꯇꯅ ꯁꯨꯔꯨꯕꯁꯨ ꯅꯠꯇꯦ ꯏꯁꯥꯒꯤ ꯄꯣꯠꯊꯣꯛꯅꯤꯅ ꯑꯩꯈꯣꯏꯅ ꯑꯗꯨꯃꯥꯏꯅ ꯐꯧ ꯍꯥꯏꯅꯁꯤꯅꯇ ꯌꯨꯝꯊꯣꯛ ꯈꯨꯗꯤꯡꯒꯤ ꯑꯩꯈꯣꯏꯒꯤ ꯆꯦꯡ ꯆꯪꯗꯕ ꯌꯥꯗꯕ ꯄꯣꯠꯂꯝꯁꯤꯡ ꯑꯣꯏꯕꯅꯤꯅ ꯑꯗꯨꯝ ꯄꯣꯠ ꯆꯩ ꯕꯤꯖꯤꯅꯦꯁ ꯇꯧꯕꯗꯁꯨ ꯌꯥꯝꯅ ꯀꯥꯟꯅꯔꯦ ꯄꯣꯠꯁꯦ ꯐꯧꯁꯤꯅꯗꯤ ꯑꯗꯒꯤ ꯃꯇꯝ ꯇꯥꯡꯕ ꯃꯇꯝ ꯌꯥꯝꯅ ꯍꯣꯡꯕ ꯃꯇꯝꯁꯨ ꯂꯩ ꯑꯣꯏꯕ ꯇꯥꯔꯒꯁꯨ ꯑꯗꯨꯝ ꯄꯣꯠꯁꯤ ꯕꯤꯖꯤꯅꯦꯁ ꯇꯧꯗꯕ ꯅꯨꯡꯉꯥꯏꯌꯦ ꯐꯧꯁꯤꯅꯗꯤ ꯀꯩꯒꯤꯅꯣꯗ ꯑꯦꯁꯥꯡꯇꯃꯛ ꯃꯇꯝ ꯁꯤꯖꯅꯤꯡ ꯅꯥꯏꯕꯅꯤꯅ ꯐꯧꯁꯤꯗꯤ ꯑꯦꯅꯤ ꯁꯤꯖꯟ ꯅꯥꯏꯗꯕꯅꯤꯅ ꯑꯩꯈꯣꯏꯗꯤ ꯑꯗꯨꯅ ꯑꯩꯈꯣꯏꯒꯤ ꯕꯤꯖꯤꯅꯦꯁꯀꯤ ꯁꯣꯔꯁ ꯑꯣꯏꯅ ꯁꯨꯝ ꯁꯤꯖꯤꯟꯅꯔ ꯑꯩꯈꯣꯏꯗ ꯏꯁꯥꯗ ꯊꯣꯛꯄ ꯅꯦꯆꯔꯦꯜ ꯁꯣꯔꯁꯅꯤ ꯁꯤ ꯃꯁꯤꯗꯤ